ꯑꯩꯅ ꯕꯥꯏꯛ ꯊꯧꯔꯒ ꯆꯠꯄ ꯄꯥꯝꯂꯤꯕ ꯚꯥꯔꯠꯀꯤ ꯃꯐꯝ ꯈꯔ ꯑꯗꯨꯗꯤ ꯂꯗꯥꯛ ꯁꯤꯀꯤꯝ ꯑꯔꯨꯅꯥꯆꯜ ꯁꯤ ꯁꯤꯡꯁꯤꯅꯦꯕ ꯀꯩꯒꯤꯅꯣ ꯍꯥꯏꯔꯕꯗ ꯂꯗꯥꯛ ꯍꯥꯏꯔꯤꯕ ꯃꯐꯝꯁꯤ ꯌꯥꯝ ꯐꯖꯔꯕ ꯎꯟ ꯇꯥꯔꯕ ꯃꯐꯝ ꯑꯃꯅꯦꯕ ꯑꯃꯁꯨꯡ ꯁ꯭ꯀꯨꯜ ꯑꯃꯁꯨ ꯂꯩꯌꯦꯕ ꯌꯥꯝ ꯑꯐꯕ ꯑꯉꯥꯡꯁꯤꯡ ꯌꯥꯝ ꯁꯥꯏꯟꯇꯤꯁꯀꯤ ꯌꯥꯝ ꯑꯣꯏꯔꯛꯄ ꯑꯃꯁꯨꯡ ꯁꯥꯏꯟꯇꯤꯁ ꯁꯥꯏꯟꯁꯀꯤꯗꯃꯛꯇ ꯇꯝꯕꯤꯔꯤꯕ ꯁ꯭ꯀꯨꯜ ꯑꯃ ꯂꯩꯌꯦꯕ ꯑꯗꯨꯝꯕ ꯁ꯭ꯀꯨꯜꯗꯨ ꯆꯠꯅꯤꯡꯏ ꯌꯥꯝ ꯎꯅꯤꯡꯏ ꯑꯃꯁꯨꯡ ꯃꯐꯝꯗꯨ ꯌꯥꯝ ꯐꯖꯕꯅꯤꯅ ꯃꯤ ꯃꯌꯥꯝ ꯑꯃꯁꯨ ꯄꯥꯝꯖꯩ ꯑꯗꯨꯕꯨ ꯑꯩꯍꯥꯛꯁꯨ ꯑꯃꯅꯦꯕ ꯑꯗꯨꯏ ꯃꯔꯛꯇ ꯑꯗꯨꯅ ꯂꯗꯥꯛ ꯍꯥꯏꯔꯤꯕ ꯃꯐꯝꯁꯤ ꯆꯠꯅꯤꯡꯉꯤ ꯁꯤꯀꯤꯝ ꯍꯥꯏꯔꯤꯁꯤ ꯌꯥꯝ ꯐꯖꯔꯕ ꯌꯥꯝ ꯅꯥꯜꯂꯕ ꯃꯐꯝ ꯑꯃꯅꯦꯕ ꯑꯗꯨꯅ ꯑꯩ ꯌꯥꯝ ꯆꯠꯄ ꯄꯥꯝꯃꯦ ꯑꯗꯨ ꯃꯐꯝꯗ ꯑꯗꯨꯅ ꯁꯤꯁꯤꯡꯁꯤ ꯂꯝꯁꯤ ꯌꯥꯝ ꯑꯩꯅ ꯆꯠꯄ ꯄꯥꯝꯖꯩ ꯏꯃꯥꯟꯅꯕ ꯈꯔꯒ ꯔꯥꯏꯗ ꯑꯣꯏꯅ ꯆꯠꯄ ꯆꯠꯀꯦꯅꯁꯨ ꯈꯜꯂꯤ ꯇꯨ ꯊꯥꯎꯖꯟ ꯇꯣꯏꯟꯇꯤ ꯁꯕꯦꯟ ꯑꯗꯨꯋꯥꯏꯗ ꯆꯠꯀꯦꯅ ꯈꯜꯂꯤ ꯄꯩꯁꯥꯁꯨ ꯈꯔ ꯕꯦꯡꯗ ꯁꯦꯞ ꯇꯧꯔ ꯊꯝꯖꯔꯤ